ꯉꯁꯤ ꯍꯣꯡꯂꯛꯂꯤꯕ ꯇꯦꯛꯅꯣꯂꯣꯖꯤꯒꯤ ꯆꯥꯨꯈꯠꯂꯛꯂꯤꯕꯁꯤꯡꯒ ꯁꯝꯅꯗꯨꯅ ꯑꯩꯒ ꯂꯩꯅꯤꯉꯥꯏꯒꯤꯗꯃꯛꯇ ꯑꯩ ꯏꯁꯥꯅ ꯂꯧꯈꯠꯆꯒꯗꯕ ꯊꯧꯔꯥꯡꯁꯤꯡ ꯍꯥꯏꯕ ꯇꯥꯔꯒꯗꯤ ꯊꯣꯛꯂꯛꯂꯤꯕ ꯑꯅꯧ ꯑꯅꯧꯕ ꯇꯦꯛꯅꯣꯂꯣꯖꯤꯁꯤꯒ ꯈꯨꯠꯁꯝꯅꯗꯨꯅ ꯍꯥꯏꯕꯗꯤ ꯇꯝ ꯇꯝꯗꯅ ꯇꯝꯃꯒ ꯇꯝꯃꯒ ꯍꯩꯔꯒ ꯆꯠꯈꯤꯕ ꯁꯝꯅ ꯍꯥꯏꯔ ꯃꯇꯝꯗ ꯍꯧꯖꯤꯛ ꯍꯥꯟꯅ ꯃꯇꯝꯗꯗꯤ ꯑꯩꯅ ꯀꯣꯏꯁꯟ ꯑꯃ ꯈꯪꯗ꯭ꯔꯦ ꯍꯥꯏꯕ ꯃꯇꯝꯗ ꯂꯥꯏꯔꯤꯛꯈꯛ ꯐꯥꯛꯇꯣꯛꯑ ꯌꯦꯡꯉꯝꯃꯤ ꯍꯧꯖꯤꯛꯇꯤ ꯆꯦꯠ ꯖꯤ ꯄꯤ ꯇꯤ ꯊꯣꯛꯂꯛꯄꯗꯒꯤꯗꯤ ꯑꯩꯅ ꯂꯥꯏꯔꯤꯛ ꯐꯥꯛꯇ꯭ꯔꯦ ꯗꯥꯏꯔꯦꯛ ꯆꯥꯠ ꯖꯤ ꯄꯤ ꯇꯤꯗ ꯆꯪꯉꯒ ꯑꯩꯒꯤ ꯀꯣꯏꯁꯟꯗꯨ ꯅꯝꯃꯒ ꯃꯁꯥꯅ ꯊꯣꯛꯂꯛꯑꯦ ꯑꯁꯤꯒꯨꯝꯅ ꯆꯥꯠ ꯖꯤ ꯄꯤ ꯇꯤꯁꯤꯁꯨ ꯍꯧꯖꯤꯛꯀꯤ ꯇꯦꯛꯅꯣꯂꯣꯖꯤ ꯃꯈꯜ ꯑꯃꯅꯤ ꯃꯥꯁꯨ ꯑꯩꯅ ꯍꯧꯖꯤꯛ ꯍꯩꯔꯒ ꯂꯩꯔꯦ ꯑꯁꯤꯒꯨꯝꯅ ꯅꯧꯅ ꯑꯅꯧ ꯑꯅꯧꯕ ꯊꯣꯛꯂꯛꯂꯤꯕ ꯇꯦꯛꯅꯣꯂꯣꯖꯤ ꯑꯦ ꯑꯥꯏ ꯊꯣꯛꯂꯛꯂꯤꯕ ꯒ꯭ꯔꯥꯐꯤꯛ ꯑꯗꯒꯤ ꯑꯩꯈꯣꯏꯒꯤ ꯐꯣꯇꯣ ꯖꯦꯅꯦꯔꯦꯠ ꯇꯧꯔꯤꯕ ꯑꯗꯨꯒꯨꯝꯃꯕ ꯑꯦ ꯑꯥꯏ ꯌꯨꯁ ꯇꯧꯕꯁꯤꯡꯁꯦ ꯁꯤꯁꯤꯁꯤꯡꯁꯤꯁꯨ ꯑꯩꯅ ꯇꯝꯁꯤꯟꯕ ꯑꯩꯅ ꯍꯩꯖꯤꯟꯕ ꯑꯁꯤꯒꯤ ꯊꯧꯔꯥꯡꯁꯤꯡ ꯑꯁꯦ ꯂꯧꯈꯠꯄ ꯇꯥꯔꯒꯗꯤ ꯍꯧꯖꯤꯛ ꯆꯥꯎꯈꯠꯂꯛꯂꯤꯕ ꯇꯦꯛꯅꯣꯂꯣꯖꯤꯁꯤꯒ ꯑꯩꯒ ꯈꯨꯠꯁꯝꯅꯗꯨꯅ ꯑꯗꯨꯃꯛ ꯂꯩꯕ ꯉꯝꯒꯅꯦꯕ ꯉꯝꯒꯅꯤ ꯑꯗꯨꯒ ꯑꯩꯅ ꯑꯩꯒꯤ ꯃꯣꯕꯥꯏꯜ ꯑꯃꯁꯨꯡ ꯀꯝꯄꯨꯇꯔ ꯑꯁꯤ ꯑꯩꯅ ꯃꯣꯕꯥꯏꯜ ꯍꯥꯏꯔꯤꯕ ꯑꯁꯤꯗꯤ ꯑꯩꯒꯤ ꯑꯩꯈꯣꯏꯒꯤ ꯕꯕꯥꯒꯤ ꯐꯣꯟꯗꯒꯤ ꯑꯩ ꯑꯉꯥꯡ ꯑꯣꯏꯔꯤꯉꯩꯗꯒꯤ ꯌꯥꯝꯅ ꯄꯥꯝꯃꯛꯏ ꯍꯥꯏꯕꯗꯤ ꯑꯩꯈꯣꯏꯒꯤ ꯍꯦꯛꯀꯤꯡ ꯇꯧꯕ ꯏꯊꯨꯀꯦꯜ ꯍꯦꯛꯀꯤꯡ ꯇꯧꯕ ꯑꯗꯒꯤ ꯂꯩꯔꯤꯕ ꯑꯗꯨꯒꯨꯝꯂꯕ ꯄꯣꯠꯁꯛꯁꯤꯡꯁꯦ ꯑꯩꯅ ꯃꯣꯕꯥꯏꯜꯗ ꯌꯥꯝꯅ ꯄꯥꯝꯅ ꯁꯤꯖꯤꯟꯅꯔꯛꯈꯤ ꯌꯥꯝ ꯍꯩꯅꯔꯛꯈꯤ ꯑꯗꯩꯒꯤ ꯀꯝꯄꯨꯇꯔ ꯀꯝꯄꯨꯇꯔꯁꯤ ꯑꯩ ꯏꯁꯥꯃꯛꯀꯤ ꯂꯩꯖꯩ ꯏꯁꯥꯃꯛ ꯕꯤꯖꯤꯅꯦꯁ ꯇꯧꯖꯩ ꯏꯁꯥꯃꯛ ꯀꯝꯄꯨꯇꯔꯁꯨ ꯌꯣꯟꯖꯩ ꯑꯗꯨ ꯏꯁꯥꯃꯛ ꯀꯝꯄꯨꯇꯔ ꯇꯝꯃꯛꯈꯤꯕꯁꯦ ꯑꯩꯅ ꯑꯗꯨꯝ ꯀ꯭ꯂꯥꯁ ꯐꯣꯔ ꯐꯥꯏꯚ ꯇꯝꯃꯛꯄ ꯃꯇꯝꯗ ꯑꯩꯅ ꯁ꯭ꯀꯨꯜꯗꯒꯤ ꯀꯝꯄꯨꯇꯔ ꯇꯞꯅ ꯇꯞꯅ ꯅꯝꯕ ꯍꯧꯔꯛꯏ ꯑꯗꯨꯗꯒꯤ ꯑꯩꯅ ꯑꯄꯥꯝ ꯑꯄꯥꯝꯕ ꯑꯩꯅ ꯁꯦꯝꯅꯤꯡꯏꯕ ꯑꯩꯒꯤ ꯀꯣꯛꯇ ꯊꯣꯛꯂꯛꯏꯕ ꯀ꯭ꯔꯦꯇꯤꯕꯤꯇꯤꯁꯤꯡꯁꯦ ꯑꯦꯛꯁꯄꯣꯁ ꯇꯧꯔꯛꯄꯗꯒꯤ ꯀꯝꯄꯨꯇꯔꯒ ꯑꯩꯒ ꯆꯂꯥꯏꯅꯔꯛꯄꯗꯒꯤ ꯌꯥꯝꯅ ꯅꯨꯡꯉꯥꯏꯔꯛꯈꯤꯕꯗꯒꯤ ꯑꯩꯅ ꯀꯝꯄꯨꯇꯔ ꯑꯁꯦ ꯌꯨꯁ ꯇꯧꯕ ꯑꯗꯨꯛꯀꯤ ꯃꯇꯤꯛ ꯄꯥꯝꯂꯛꯈꯤ